ꯍꯜꯂꯣ ꯁꯤ ꯂꯝꯖꯤꯡꯕꯒꯤ ꯃꯦꯅꯦꯖꯔꯗꯣ ꯅꯠꯇ꯭ꯔꯥ ꯑꯩꯅ ꯉꯔꯥꯡ ꯔꯤꯝꯁꯇ ꯆꯠꯅꯕꯒꯤꯗꯃꯛꯇ ꯑꯣꯗꯔ ꯇꯧꯕꯗ ꯅꯈꯣꯏꯒꯤ ꯒꯥꯔꯤꯗꯣ ꯃꯅꯨꯡꯒꯤ ꯁꯤꯠꯁꯨ ꯌꯥꯝꯅ ꯃꯣꯠꯂꯤ ꯑꯃꯗꯤ ꯗ꯭ꯔꯥꯏꯚꯔꯗꯨꯁꯨ ꯃꯥꯛꯁ ꯎꯞꯇꯦ ꯑꯗꯨꯅ ꯍꯧꯖꯤꯛ ꯌꯥꯝꯅ ꯃꯇꯝ ꯐꯠꯇ꯭ꯔꯕ ꯃꯇꯝ ꯑꯁꯤꯗ ꯃꯥꯛꯁꯅ ꯆꯤꯡꯕ ꯁꯤꯖꯤꯟꯅꯕꯤꯌꯨ ꯃꯅꯨꯡꯒꯤ ꯁꯤꯠꯁꯤꯡꯁꯨ ꯌꯥꯝ ꯐꯖꯅ ꯇꯩꯊꯣꯛꯄꯤꯌꯨ ꯅꯠꯇ꯭ꯔꯕꯗꯤ ꯃꯇꯨꯡꯒꯤ ꯑꯣꯗꯔ ꯂꯥꯛꯄꯒꯤ ꯆꯥꯡ ꯍꯟꯊꯒꯅꯤ